ꯇ꯭ꯔꯥꯟꯁꯄꯣꯔꯇꯦꯁꯟꯒꯤ ꯈꯨꯗꯣꯡ ꯆꯥꯕꯁꯤꯡ ꯂꯩꯇꯕꯅ ꯍꯦꯜꯠ ꯀꯦꯌꯔ ꯐꯪꯕꯗ ꯑꯀꯥꯏꯕ ꯌꯥꯝꯅ ꯄꯤ ꯃꯔꯝꯗꯤ ꯑꯩꯈꯣꯏ ꯃꯐꯝ ꯑꯁꯤꯗ ꯃꯔꯝ ꯆꯥꯕ ꯍꯣꯁꯄꯤꯇꯥꯜ ꯂꯩꯇꯕ ꯑꯗꯨꯅ ꯑꯩꯈꯣꯏꯗ ꯑꯋꯥꯕ ꯀꯌꯥ ꯃꯥꯏꯌꯣꯛꯅꯩ ꯑꯩꯈꯣꯏꯁꯤꯗ ꯂꯩꯔꯤꯕ ꯄ꯭ꯔꯥꯏꯃꯔꯤ ꯍꯦꯜꯠ ꯁꯦꯟꯇꯔ ꯑꯁꯤꯗ ꯏꯟꯐ꯭ꯔꯥꯏꯁꯇ꯭ꯔꯛꯆꯔ ꯃꯔꯝ ꯆꯥꯅ ꯂꯩꯇꯦ ꯗꯣꯛꯇꯔꯁꯨ ꯃꯔꯝ ꯆꯥꯅ ꯂꯩꯇꯦ ꯑꯦꯝꯕꯨꯂꯦꯟꯁꯀꯤ ꯈꯨꯗꯣꯡꯆꯥꯕ ꯂꯩꯇꯦ ꯑꯩꯈꯣꯏꯒꯤ ꯍꯣꯁꯄꯤꯇꯥꯜꯗ ꯐꯃꯨꯡ ꯃꯔꯥꯡ ꯀꯥꯏꯅ ꯂꯩꯇꯦ ꯐꯥꯔꯃꯥꯁꯤ ꯃꯔꯝ ꯆꯥꯕ ꯂꯩꯇꯕꯅ ꯍꯤꯗꯥꯛ ꯃꯔꯥꯡ ꯀꯥꯏꯅ ꯐꯪꯗꯕ ꯃꯁꯤꯅ ꯑꯋꯥꯕ ꯀꯌꯥ ꯑꯃ ꯄꯤ ꯍꯣꯁꯄꯤꯇꯥꯜꯁꯤꯡ ꯃꯄꯥꯜ ꯂꯝꯗ ꯃꯔꯥꯡ ꯀꯥꯏꯅ ꯂꯩ ꯑꯗꯨꯅ ꯑꯩꯈꯣꯏꯅ ꯑꯔꯨꯕ ꯂꯥꯏꯅꯥꯁꯤꯡ ꯅꯥꯔꯛꯄꯗ ꯃꯄꯥꯜ ꯂꯝꯗ ꯄꯨꯏ ꯑꯗꯨꯗ ꯄꯩꯁꯥꯒꯤ ꯈꯨꯗꯣꯡ ꯆꯥꯗꯕ ꯀꯌꯥ ꯃꯥꯏꯌꯣꯛꯅꯩ ꯑꯩꯈꯣꯏꯅ ꯃꯄꯥꯜ ꯂꯝꯗ ꯄꯨꯕꯗ ꯃꯇꯝꯁꯨ ꯌꯥꯝꯅ ꯆꯪꯉꯤ ꯌꯧꯕꯗ ꯑꯗꯨꯗ ꯂꯝꯕꯤ ꯐꯠꯇꯕ ꯑꯦꯝꯕꯨꯂꯦꯟꯁꯀꯤ ꯈꯨꯗꯣꯡ ꯆꯥꯕ ꯂꯩꯇꯕꯅ ꯑꯋꯥꯕ ꯀꯌꯥ ꯃꯥꯏꯌꯣꯛꯅꯩ ꯑꯩꯈꯣꯏ ꯆꯠꯄꯗ ꯂꯥꯞꯄꯅꯤꯅ ꯄꯩꯁꯥꯁꯨ ꯃꯌꯥꯝ ꯆꯪꯉꯤ ꯑꯗꯨꯒ ꯂꯥꯞꯄꯅꯤꯅ ꯍꯥꯔꯠ ꯑꯦꯇꯦꯛ ꯀꯨꯝꯕ ꯇꯧꯔꯛꯄ ꯃꯇꯝꯗ ꯆꯠꯄꯗ ꯈꯨꯗꯣꯡ ꯆꯥꯕ ꯋꯥꯠꯄꯅ ꯂꯝꯕꯤꯗ ꯂꯩꯈꯤꯗꯕꯁꯨ ꯌꯥꯎꯋꯤ ꯃꯔꯝ ꯑꯁꯤꯅ ꯑꯩꯈꯣꯏꯒꯤ ꯈꯨꯡꯒꯪꯁꯤꯗ ꯃꯔꯝ ꯆꯥꯕ ꯍꯣꯁꯄꯤꯇꯥꯜ ꯊꯝꯕꯤꯔꯗꯤ ꯍꯦꯜꯠ ꯀꯦꯌꯔꯒꯤ ꯐꯤꯕꯝ ꯐꯒꯠꯂꯛꯀꯅꯤ ꯒꯣꯚꯔꯃꯦꯟꯅꯁꯨ ꯃꯤꯠꯌꯦꯡ ꯆꯪꯕꯤꯌꯨ